ꯀꯥꯛꯆꯤꯡꯒꯤ ꯑꯣꯏꯅ ꯏꯕꯨꯙꯧ ꯈꯝꯅꯥꯡꯕ ꯑꯅꯤ ꯍꯥꯏꯇꯥꯔꯦ ꯑꯁꯤꯁꯨ ꯑꯩꯈꯣꯏꯒꯤ ꯃꯅꯤꯄꯨꯔꯒꯤ ꯍꯦꯔꯤꯇꯦꯖꯀꯤ ꯃꯅꯨꯡꯗ ꯎꯃꯪ ꯂꯥꯏ ꯎꯃꯪ ꯂꯥꯏꯁꯤꯡꯒꯤ ꯃꯅꯨꯡ ꯆꯟꯕꯅꯤ ꯑꯗꯨꯒ ꯂꯥꯏꯐꯝ ꯂꯣꯛꯅꯨꯡ ꯑꯁꯤꯁꯨ ꯃꯅꯤꯄꯨꯔ ꯍꯦꯔꯤꯇꯦꯖꯀꯤ ꯃꯅꯨꯡ ꯆꯜꯂꯤ ꯑꯁꯤꯗꯁꯨ ꯍꯧꯖꯤꯛ ꯐꯥꯎꯕꯗ ꯑꯗꯨꯝ ꯏꯕꯨꯙꯧ ꯈꯝꯅꯥꯡꯕ ꯑꯅꯤ ꯍꯔꯥꯎꯗꯨꯅ ꯍꯧꯖꯤꯛꯐꯥꯎꯕꯗ ꯊꯥꯏꯅꯗꯒꯤ ꯆꯠꯅꯔꯛꯄ ꯑꯗꯣ ꯍꯧꯖꯤꯛꯁꯨ ꯑꯗꯨꯝ ꯃꯈꯥ ꯇꯥꯅ ꯆꯠꯊꯔꯤ